ꯍꯜꯂꯣ ꯑꯥ ꯏꯇꯥꯎ ꯑꯥ ꯀꯃꯥꯏꯅ ꯀꯃꯥꯏꯅ ꯇꯧꯔꯤꯒꯦ

ꯑꯩ ꯑꯩ ꯃꯁꯛ ꯈꯪꯗ꯭ꯔꯥꯕꯣ ꯑꯣ ꯑꯩ ꯐꯣꯟ ꯅꯝꯕꯔꯒ ꯁꯦꯕ ꯇꯧꯗ꯭ꯔꯕꯃꯤ ꯅꯪꯅ ꯍꯥꯏꯕꯤꯔꯛꯑꯣ ꯀꯥꯏꯅꯒ ꯇꯧꯁꯤꯜꯂꯛꯏꯗꯨꯕꯣ ꯑꯗꯨ ꯀꯃꯥꯏꯅ ꯀꯃꯥꯏꯅ ꯇꯧꯔꯤꯒꯦ

ꯑꯗꯨꯅꯤ ꯌꯨꯝꯗ ꯁꯨꯝ ꯂꯩꯕꯁꯤꯕꯨ ꯅꯨꯡꯉꯥꯏꯕꯤꯔꯤꯕꯣ ꯀꯃꯥꯏꯅ ꯇꯧꯔꯤꯒꯦ ꯑꯥ ꯑꯗꯣ ꯄꯥꯏꯟ ꯋꯨꯗ ꯒꯥꯔꯗꯦꯟꯗ ꯀꯣꯏꯔꯨꯁꯤꯔꯣ ꯑꯥ ꯑꯗꯨꯝ ꯀꯩꯅꯣꯗꯤ ꯏꯇꯥꯎꯗꯤ ꯏꯁꯪ ꯁꯪꯗ꯭ꯔꯣ ꯍꯣꯏ ꯍꯣꯏ ꯑꯗꯨꯗꯤ ꯏꯆꯥ ꯏꯁꯨꯅ ꯀꯃꯥꯏꯅ ꯇꯧꯔꯤꯕ ꯑꯗꯨꯗꯤ ꯑꯥ ꯅꯨꯃꯤꯠ ꯑꯃ ꯍꯦꯛꯇ ꯑꯗꯨꯝ ꯆꯠꯄ ꯌꯥꯏꯅꯦꯀꯣ

ꯍꯣ ꯑꯗꯨꯗꯤ ꯀꯩꯅꯣ ꯇꯧꯔꯁꯦ ꯑꯩꯁꯨ ꯏꯆꯥꯒꯩꯁꯦ ꯁꯣꯝꯗ ꯂꯥꯏꯔꯤꯛ ꯇꯝꯕ ꯈꯔ ꯌꯥꯎꯔꯦ ꯑꯃꯁꯨ ꯂꯣꯏꯔꯦ ꯑꯗ ꯀꯨꯏꯅ ꯏꯇꯥꯎꯒ ꯑꯩꯈꯣꯏꯒ ꯀꯨꯏꯅ ꯎꯅꯗ꯭ꯔꯥꯕꯅꯤꯅ ꯑꯉꯥꯡꯒꯩꯒꯤ ꯁꯨꯇꯤ ꯀꯩꯅꯣ ꯃꯇꯝ ꯌꯦꯡꯉꯒ ꯑꯩ ꯅꯨꯃꯤꯠ ꯑꯃ ꯂꯦꯞꯄꯛꯑꯒꯦꯀꯣ ꯑꯗꯨꯒ ꯈꯔ ꯀꯣꯏꯊꯣꯛꯇꯅ ꯑꯗꯨꯅꯤ ꯅꯨꯡꯉꯥꯏꯔꯤꯌꯦ ꯑꯩꯁꯨ ꯑꯉꯥꯡꯒꯩꯒꯤ ꯑꯥ ꯑꯉꯥꯡꯒꯩꯗꯣ ꯂꯣꯏꯅꯃꯛ ꯆꯥꯎꯔꯦ ꯃꯥꯏ ꯃꯥꯏ ꯃꯊꯧ ꯑꯃꯃꯝꯗꯤ ꯇꯧꯔꯦ ꯈꯔ ꯑꯇꯣꯝꯕꯤꯗꯨꯗꯪ ꯈꯔ ꯃꯥꯒꯤꯗꯤ ꯈꯔ ꯋꯥꯠꯂꯤ ꯑꯗꯣ ꯑꯩꯁꯨ ꯍꯧꯖꯤꯛꯇꯤ ꯑꯗꯨꯝ ꯏꯁꯥꯁꯦ ꯈꯔ ꯑꯗꯨꯝ ꯁꯪꯉꯦꯗ ꯌꯨꯝꯗ ꯁꯨꯝ ꯂꯩꯕꯁꯦ ꯕꯣꯔꯤꯡ ꯆꯨꯏꯌꯦꯕ ꯑꯗꯨꯅ ꯈꯔ ꯆꯠꯊꯣꯛꯑꯒ ꯀꯣꯏꯕꯀꯣ ꯆꯠꯂꯒ ꯃꯤꯠ ꯅꯥꯁꯦ ꯈꯔ ꯍꯛꯆꯥꯡꯁꯦ ꯈꯔ ꯄꯨꯟꯁꯤ ꯁꯥꯡꯗꯧ ꯃꯥꯜꯂꯦꯕ ꯑꯗꯨ ꯑꯗꯨ ꯀꯔꯝ ꯀꯥꯟ ꯆꯠꯁꯤ ꯍꯥꯏꯅꯣ ꯅꯨꯃꯤꯠꯇꯨ ꯍꯥꯏꯔꯛꯎꯗꯅ ꯑꯩꯒꯤꯕꯨꯗꯤ ꯌꯥꯔꯦꯅꯦ ꯍꯣꯏ ꯌꯥꯏꯅꯦ ꯑꯗꯣ ꯍꯧꯖꯤꯛꯄꯨ ꯀꯔꯤ ꯀꯔꯤ ꯆꯥꯔꯒ ꯄꯥꯟꯕꯤꯔꯤꯒꯦ ꯍꯣꯏ ꯑꯗꯨꯗꯤ ꯀꯩꯅꯣ ꯇꯧꯅꯕ ꯈꯔ ꯑꯅꯥ ꯑꯌꯦꯛꯇꯣ ꯀꯥꯎꯊꯣꯛꯅꯕ ꯍꯦꯛꯇ ꯀꯣꯏꯔꯁꯤꯀꯣ ꯑꯗꯨꯗꯤ ꯑꯩ ꯃꯇꯝ ꯑꯃ ꯂꯦꯄꯛꯑꯒꯦꯀꯣ ꯑꯥ ꯀꯅꯥꯒꯤ ꯒꯥꯔꯤꯗꯣ ꯋꯥꯏꯁꯦ ꯍꯥꯏꯕꯅꯣ ꯗꯤ ꯑꯥꯏꯒꯨꯝꯕ ꯅꯦꯛꯄꯅ ꯐꯠꯇ꯭ꯔꯣ ꯑꯥ ꯀꯔꯤ ꯒꯥꯔꯤꯅꯣ ꯏꯇꯥꯎꯒꯤ ꯑꯉꯥꯡꯒꯤ ꯒꯥꯔꯤꯕꯣ ꯀꯥꯔꯗꯨꯕꯨ ꯃꯤ ꯀꯌꯥ ꯇꯣꯡꯕ ꯌꯥꯗꯣꯏꯅꯣ ꯑꯣ ꯒꯥꯔꯤ ꯈꯔ ꯃꯤ ꯈꯔ ꯌꯥꯝ ꯆꯠꯁꯦ ꯈꯔ ꯑꯩꯈꯣꯏ ꯑꯉꯥꯡꯒꯩꯁꯨ ꯁꯨꯇꯤ ꯂꯩꯕꯅꯤꯅ ꯏꯆꯥꯁꯨ ꯏꯁꯨꯁꯨ ꯂꯣꯏ ꯄꯨꯔꯛꯑꯒꯦ ꯑꯗꯨꯅ ꯒꯥꯔꯤ ꯈꯔ ꯆꯥꯎꯕ ꯑꯃꯗ ꯆꯠꯂꯁꯦ ꯑꯗꯣ ꯀꯔꯤ ꯀꯔꯤ ꯃꯊꯦꯟ ꯇꯧꯁꯦ ꯍꯥꯏꯕꯅꯣ ꯑꯥ ꯆꯝꯐꯨꯠ ꯑꯃꯒ ꯏꯔꯣꯟꯕ ꯑꯃꯒꯁꯨ ꯌꯥꯎꯔꯁꯦ ꯑꯗꯒꯤ ꯁꯂꯥꯛ ꯑꯃꯁꯨ ꯍꯥꯞꯄꯁꯤ ꯑꯗꯒꯤ ꯑꯆꯥꯔꯁꯨ ꯍꯥꯞꯄꯁꯤ ꯑꯗꯒꯤ ꯁꯔꯦꯡ ꯑꯣꯏꯅ ꯇꯧꯁꯤꯔꯣ ꯔꯧꯒꯨꯝꯕ ꯑꯣꯏꯅ ꯇꯧꯁꯤꯔꯥ ꯑꯗꯨꯅ ꯉꯥꯅꯗꯤ ꯐꯅꯤ ꯁꯥ ꯇꯧꯕꯕꯨꯗꯤꯀꯣ ꯃꯌꯥꯝ ꯆꯥꯕ ꯌꯥꯕ

ꯁꯔꯦꯡꯗꯣ ꯆꯍꯤ ꯃꯇꯥꯡꯗꯨꯗ ꯁꯔꯦꯡ ꯆꯥꯕ ꯌꯥꯒꯤꯗ꯭ꯔꯣ

ꯑꯗꯨ ꯀꯣꯏꯕ ꯆꯠꯂꯒ ꯁꯔꯦꯡ ꯆꯥꯔꯒ ꯑꯃꯨꯛ ꯅꯥꯏ ꯍꯥꯏꯗꯣꯏ ꯁꯔꯨꯛꯄꯨꯗꯤ ꯈꯔ ꯆꯝꯕ ꯒ꯭ꯔꯥꯁ ꯒ꯭ꯔꯥꯁ ꯀꯥꯞ ꯑꯣꯏ ꯆꯥꯔꯁꯤꯔꯣ ꯃꯌꯥꯝ ꯑꯗꯨꯗꯤ ꯄꯩꯁꯥꯗꯤ ꯈꯔ ꯌꯥꯝꯅ ꯄꯥꯏꯔꯛꯎ ꯀꯩꯅꯣꯅ ꯅꯣꯏꯅ ꯈꯔ ꯄꯩꯁꯥꯗꯣ ꯄꯦꯟꯁꯤꯟ ꯆꯥꯕꯗꯣ ꯄꯩꯁꯥ ꯈꯔ ꯌꯥꯝ ꯊꯣꯛꯄꯗꯨ ꯑꯣꯏꯔꯕꯅꯤꯅꯀꯣ ꯑꯗꯨꯗꯤ ꯅꯨꯃꯤꯠꯇꯨꯃ ꯂꯦꯞꯅꯔꯒ ꯒꯥꯔꯤꯗꯨꯃ ꯋꯥꯏꯔꯒ ꯕꯨꯖꯥꯔꯤꯒ ꯄꯨꯁꯤꯔꯣ ꯕꯨꯖꯥꯔꯤ ꯑꯃ ꯄꯨꯔꯁꯦ ꯑꯗꯨꯗꯤ ꯏꯇꯥꯎꯅ ꯂꯣꯏ ꯑꯌꯥꯝꯕ ꯄꯨꯊꯣꯛ ꯇꯥꯔꯦꯅꯦ

ꯎꯝ ꯑꯗꯨꯗꯤ ꯐꯔꯦ ꯐꯔꯦ ꯃꯔꯝ ꯈꯔ ꯂꯩꯔꯒ ꯃꯇꯝ ꯅꯛꯁꯤꯜꯂ ꯀꯥꯟꯗ ꯄꯥꯎ ꯑꯃꯨꯛ ꯐꯥꯎꯔꯛꯑꯒꯦꯀꯣ ꯍꯣꯏ ꯊꯝꯖꯔꯒꯦ ꯊꯝꯖꯔꯒꯦ ꯎꯝ ꯚꯥꯏ